ꯑꯥ ꯍꯥꯎ ꯇꯥꯏꯌꯦ ꯈꯣꯡꯖꯣꯝ ꯋꯥꯔ ꯃꯦꯃꯣꯔꯤꯌꯦꯜꯗꯣ ꯀꯣꯏꯕ ꯌꯥꯅꯤꯌꯦ

ꯑꯗꯨꯏꯗꯣ ꯈꯣꯡꯖꯣꯝꯗꯨꯗ ꯇꯧꯈꯤꯑꯕ ꯑꯗꯨꯒ ꯃꯅꯤꯄꯨꯔꯁꯦ ꯕ꯭ꯔꯤꯇꯤꯁꯅ ꯂꯧꯁꯤꯟꯈ꯭ꯔꯤꯅꯦꯕ ꯑꯗꯒꯤ ꯈꯣꯡꯖꯣꯝ ꯋꯥꯔ ꯀꯧꯔꯤꯅꯤ ꯑꯥ ꯑꯥꯏꯠꯇꯤꯟ ꯅꯥꯏꯟꯇꯤ ꯋꯥꯟꯗꯅꯦ ꯀꯩꯅꯣ ꯁꯤꯒꯤ ꯄꯥꯎꯅꯥ ꯕ꯭ꯔꯖꯕꯥꯁꯤꯒ ꯍꯥꯏꯗ ꯑꯩꯈꯣꯏꯅ ꯇꯧꯔꯤꯕ ꯄꯥꯎꯅꯥ ꯕ꯭ꯔꯖꯕꯥꯁꯤꯒ ꯍꯥꯏꯕ ꯑꯗꯒꯤ ꯇꯧꯔꯤꯕ ꯃꯈꯩꯗꯨꯅ ꯂꯥꯟ ꯊꯦꯡꯅꯔꯒ ꯑꯗꯒꯤ ꯃꯆꯤꯟ ꯃꯅꯥꯎ ꯆꯤꯡꯂꯛꯇꯒ ꯁꯤꯈ꯭ꯔꯤꯕ ꯀꯩꯗꯧꯔꯤꯕ ꯇꯧꯔꯤꯕ ꯂꯩꯍꯧꯔꯤꯕ ꯃꯈꯩꯗꯣ ꯑꯗꯨꯒꯤ ꯋꯥꯔꯗꯨꯗ ꯁꯤꯈ꯭ꯔꯤꯅꯦ ꯄꯥꯎꯅꯥ ꯕ꯭ꯔꯖꯕꯥꯁꯤꯁꯨ ꯍꯧꯖꯤꯛꯀꯤ ꯅꯥꯏꯟꯇꯤꯟ ꯑꯥꯏꯠꯇꯤ ꯋꯥꯟꯒꯤ ꯑꯦꯄ꯭ꯔꯤꯜꯒꯤ ꯂꯥꯟꯁꯦ ꯑꯦꯄ꯭ꯔꯤꯜ ꯇ꯭ꯋꯦꯟꯇꯤ ꯊ꯭ꯔꯤꯗꯅꯦꯕ ꯈꯣꯡꯖꯣꯝ ꯋꯥꯔ ꯍꯥꯏꯔꯒ ꯉꯁꯤꯐꯥꯎꯉꯩꯗ ꯑꯩꯈꯣꯏꯒꯤ ꯃꯅꯤꯄꯨꯔꯅ ꯏꯁꯇꯦꯠꯍꯨꯗ ꯗꯦꯒꯤꯒ ꯁꯨꯇꯤ ꯍꯣꯂꯤꯗꯦꯒ ꯂꯥꯎꯊꯣꯛꯏꯁꯦ ꯑꯗꯨꯒꯤ ꯇ꯭ꯋꯦꯟꯇꯤ ꯊ꯭ꯔꯤ ꯑꯦꯄ꯭ꯔꯤꯜ ꯁꯤꯗ ꯃꯅꯤꯄꯨꯔꯁꯦ ꯕ꯭ꯔꯤꯇꯤꯁꯅ ꯂꯧꯁꯤꯟꯈꯤꯗꯧꯔꯤꯅꯦꯕ ꯑꯗꯨꯒꯤ ꯅꯤꯡꯁꯤꯡ ꯈꯨꯕꯝ ꯑꯣꯏꯅ ꯍꯥꯏꯇꯥꯔꯦ ꯈꯣꯡꯖꯣꯝ ꯋꯥꯔ ꯑꯗꯨꯏꯗꯣ ꯆꯪꯉꯅꯤ ꯑꯗꯨꯒ ꯃꯣꯏꯒꯤ ꯍꯥꯏꯐꯦꯠ ꯌꯦꯡꯉꯀꯥꯟꯗ ꯎꯕ ꯑꯃ ꯃꯣꯏ ꯀꯔꯤ ꯀꯔꯤ ꯃꯦꯇꯦꯜꯁ ꯑꯃꯅ ꯀꯨꯞꯄ ꯇꯧꯕ ꯑꯃ ꯑꯍꯨꯝ ꯇꯧꯕꯗꯣ ꯑꯗꯨꯏꯗꯣ ꯌꯦꯡꯕ ꯌꯥꯏ ꯑꯗꯒꯤ ꯄꯥꯠ ꯃꯇꯦꯛ ꯑꯃ ꯂꯩ ꯄꯥꯠ ꯃꯇꯦꯛꯇꯨꯗ ꯑꯗꯨꯝ ꯍꯧꯖꯤꯛ ꯋꯦꯗꯤꯡ ꯁꯤꯖꯟꯗꯗꯤꯀꯣ ꯐꯣꯇꯣ ꯃꯌꯥꯝ ꯀꯥꯞꯅꯩꯑꯕ ꯀꯄꯜ ꯃꯈꯩꯁꯦ ꯑꯗꯨꯏ ꯃꯐꯝꯗꯨꯗ ꯑꯗꯨꯝ ꯐꯣꯇꯣ ꯀꯥꯞꯄꯤ ꯑꯗꯩ ꯈꯔ ꯆꯪꯁꯤꯜꯂꯒ ꯄꯥꯠ ꯑꯄꯥꯛꯄ ꯑꯃ ꯈꯣꯡꯖꯣꯝ ꯋꯥꯔ ꯗꯨꯗꯩ ꯈꯔ ꯆꯪꯁꯤꯜꯂꯒ ꯍꯥꯏꯇꯥꯔꯦ ꯃꯣꯏ ꯑꯗꯨꯏ ꯒꯦꯠ ꯇꯨꯗꯩ ꯄꯥꯠ ꯑꯄꯥꯛꯄ ꯑꯃ ꯂꯩ ꯑꯗꯨꯁꯨ ꯐꯖꯩ ꯑꯗꯒꯤ ꯑꯗꯨꯝ ꯑꯆꯤꯛꯄꯁꯨ ꯐꯪꯉꯦ ꯑꯗꯨꯏꯗꯣ ꯆꯤꯡ ꯆꯤꯡꯒꯣꯟꯗ ꯁꯨꯝ ꯆꯠꯇꯧꯔꯤꯅꯤꯅ ꯑꯗꯩ ꯃꯣꯏ ꯃꯌꯥꯏꯗꯁꯨ ꯆꯤꯡ ꯅꯦꯝꯇꯛ ꯇꯧꯕ ꯑꯃꯁꯨ ꯂꯩ ꯃꯄꯥ ꯌꯥꯝ ꯆꯥꯏꯗ ꯀꯣꯏꯐꯝꯒꯤꯗꯤ ꯃꯄꯥ ꯌꯥꯝ ꯆꯥꯏ ꯌꯥꯝꯅꯁꯨ ꯂꯥꯞꯇꯕ ꯑꯥ ꯑꯗꯨꯅ ꯐꯔꯅꯤ ꯄꯨꯡ ꯑꯅꯤ ꯑꯗꯨꯋꯥꯏꯗꯨꯗ ꯂꯥꯛ ꯑꯒꯦ ꯂꯧꯕ

ꯍꯣꯏ ꯌꯦꯡꯉꯣ ꯌꯦꯡꯉꯣ ꯐꯖꯕꯅꯦ ꯈꯣꯡꯖꯣꯝꯁꯤ ꯈꯣꯡꯖꯣꯝ ꯋꯥꯔ ꯃꯦꯃꯣꯔꯤꯌꯦꯜꯁꯤꯁꯨ ꯍꯥꯏꯗꯤ ꯃꯅꯤꯄꯨꯔꯁꯤꯒ ꯁꯥꯒꯣꯟꯅꯔꯕ ꯍꯤꯁꯇ꯭ꯔꯤꯀꯦꯜ ꯃꯐꯝ ꯑꯃ ꯑꯣꯏꯗꯣꯏꯅꯤꯅ

ꯍꯣꯏ ꯍꯣꯏ ꯎꯝ ꯊꯝꯃꯦ ꯊꯝꯃꯦ